ꯑꯥ ꯍꯣꯏ

ꯑꯣ ꯇꯥꯕꯤꯕ꯭ꯔꯣ ꯍꯣꯏ ꯍꯣꯏ ꯍꯣꯏ ꯍꯣꯏꯌꯦ ꯀꯔꯤ ꯀꯔꯤ ꯂꯩꯕꯤꯕ꯭ꯔꯣ ꯅꯣꯏ ꯑꯥ ꯑꯩꯅ ꯃꯐꯃ ꯈꯔ ꯁꯖꯦꯁꯟ ꯇꯧꯒꯦ ꯅꯪꯅ ꯄꯥꯝꯕꯗꯨ ꯍꯥꯏꯌꯨꯀꯣ ꯑꯩꯈꯣꯏꯁꯦ ꯍꯧꯖꯤꯛ ꯂꯣꯛꯇꯥꯛ ꯂꯦꯛꯁꯨ ꯂꯩꯌꯦꯕ ꯀꯣ ꯑꯗꯨꯒ ꯀꯩꯕꯨꯜ ꯂꯝꯖꯥꯎ ꯃꯤ ꯌꯥꯝ ꯆꯠꯄ ꯀꯩꯕꯨꯜ ꯂꯝꯖꯥꯎ ꯅꯦꯁꯅꯦꯜ ꯄꯥꯛꯁꯨ ꯂꯩꯕ ꯑꯥ ꯑꯗꯨꯕꯨ ꯑꯗꯨꯗꯤ ꯂꯩꯇꯦ ꯑꯗꯨ ꯀꯩꯕꯨꯜ ꯂꯝꯖꯥꯎ ꯌꯦꯡꯅꯤꯡꯉꯦ ꯍꯥꯏꯕ꯭ꯔ ꯑꯗꯨ ꯍꯣꯏ ꯄꯨꯕꯤꯕ ꯌꯥꯏ ꯅꯣꯏ ꯃꯤ ꯀꯌꯥ ꯂꯩꯕ꯭ꯔ ꯃꯉꯥ ꯑꯣꯏꯀꯣ ꯍꯣꯏ ꯍꯣꯏ ꯌꯥꯏ ꯑꯗꯨ ꯒꯥꯔꯤ ꯈꯣꯏꯗꯤ ꯀꯃꯥꯏꯅ ꯇꯧꯒꯦꯔ ꯑꯩ ꯅꯣꯏ ꯅꯁꯥꯒꯤ ꯂꯩꯕ꯭ꯔ ꯑꯩꯅ ꯊꯤꯒꯗꯕ꯭ꯔ ꯑꯥꯥ ꯑꯥ ꯍꯣꯏ ꯑꯗꯨꯕꯨꯗꯤ ꯑꯥ ꯑꯩꯅ ꯆꯠꯄꯤꯒꯦ ꯑꯗꯨꯗꯤ ꯉꯁꯤꯁꯦ ꯑꯩꯈꯣꯏꯅ ꯂꯣꯀꯦꯜ ꯑꯩꯈꯣꯏ ꯂꯣꯀꯦꯜꯒꯤ ꯂꯣꯟꯅ ꯃꯅꯤꯄꯨꯔꯤ ꯂꯣꯟꯅ ꯐꯨꯝꯗꯤ ꯍꯥꯏꯅꯁꯨ ꯀꯧꯏꯕꯀꯣ ꯑꯁꯤ ꯑꯣ ꯑꯩꯈꯣꯏ ꯄ꯭ꯔꯤꯊꯤꯕꯤꯗ ꯑꯣꯟꯂꯤ ꯋꯥꯟ ꯐ꯭ꯂꯣꯇꯤꯡ ꯐ꯭ꯂꯣꯇꯤꯡ ꯄꯥꯠ ꯑꯣꯏꯕꯀꯣ ꯑꯥ ꯍꯣꯏ ꯍꯣꯏ ꯆꯠꯄꯗꯤ ꯌꯥꯏ ꯑꯗꯣ ꯁꯉꯥꯏ ꯅꯣꯏꯁꯦ ꯁꯉꯥꯏꯗꯤ ꯈꯪꯒꯅꯤꯅ ꯁꯉꯥꯏꯗꯤ ꯃꯤꯡꯗꯤ ꯇꯥꯒꯅꯤꯅ ꯑꯗꯨ ꯁꯉꯥꯏꯒꯤꯁꯨ ꯎꯕ ꯎꯕ ꯐꯪꯒꯅꯤ ꯑꯗꯨꯗꯤ ꯑꯥ ꯑꯗꯨꯗꯤ ꯎꯕ ꯐꯪꯒꯅꯤ ꯍꯣꯏ ꯍꯌꯦꯡꯗꯤ ꯑꯗꯨ ꯅꯣꯏ ꯅꯣꯏ ꯎꯒꯅꯤ ꯑꯗꯨꯗꯤ ꯍꯣꯏ ꯍꯣꯏ ꯑꯗꯨꯕꯨꯀꯣ ꯑꯣ ꯑꯗꯨꯗꯤ ꯅꯣꯏꯒꯤ ꯅꯣꯏꯒꯤ ꯅꯁꯥꯒꯤ ꯑꯄꯥꯝꯕ ꯈꯜꯂꯣ ꯑꯩꯗꯤ ꯏꯌꯥ ꯌꯥꯏ ꯍꯣꯏ ꯍꯣꯏ ꯌꯥꯏ ꯌꯥꯏ ꯑꯗꯨꯁꯨ ꯌꯥꯏ

ꯍꯣꯏ ꯍꯣꯏ ꯀꯛꯆꯤꯡꯗꯁꯨ ꯒꯥꯔꯗꯦꯟ ꯑꯃ ꯐꯖꯕ ꯑꯃ ꯂꯩꯌꯦꯕꯀꯣ ꯂꯩꯀꯣꯜꯗꯣ ꯑꯗꯨꯁꯨ ꯌꯦꯡꯕ ꯌꯥꯏ ꯍꯌꯦꯡ ꯍꯌꯦꯡ ꯀꯩꯕꯨꯜ ꯂꯝꯖꯥꯎ ꯆꯠꯂꯒ ꯑꯗꯨꯝ ꯃꯊꯪꯗ ꯄ꯭ꯂꯥꯟ ꯇꯧꯕꯁꯨ ꯌꯥꯏ ꯎꯝ ꯍꯌꯦꯡꯒꯤ ꯄ꯭ꯂꯥꯟ ꯎꯝ ꯍꯣꯏ ꯍꯣꯏ ꯌꯥꯏ ꯌꯥꯏ ꯑꯗꯨꯁꯨ ꯌꯥꯏ ꯍꯣꯏ ꯍꯣꯏ ꯇꯧꯕꯤꯎ ꯍꯣꯏ ꯊꯝꯃꯒꯦ